ꯍꯜꯂꯣ ꯁꯤ ꯅꯝꯕꯔꯁꯦ ꯉꯁꯥꯏ ꯃꯤꯁ ꯀꯣꯜ ꯂꯩꯔꯝꯃꯦ ꯀꯅꯥ ꯑꯣꯏꯕꯤꯔꯕꯅꯣ

ꯑꯧ ꯃꯥꯟꯅꯦ ꯑꯥ ꯑꯧ

ꯀꯩꯅꯣ ꯑꯩꯈꯣꯏꯗꯒꯤ ꯉꯍꯥꯟ ꯂꯧꯕꯗꯨꯗꯤ ꯐꯤꯗꯨ ꯆꯨꯒꯤꯗꯕꯅꯦ ꯑꯗꯨꯗꯤ ꯁꯨꯔꯒ ꯍꯥꯏꯐꯦꯠ ꯌꯦꯡꯕꯤꯔꯣ ꯑꯗꯨꯗꯤ ꯍꯟꯗꯛꯀꯤꯗꯤ ꯑꯗꯨꯝ ꯏꯟꯕꯤꯔꯣ ꯑꯗꯨꯒ ꯃꯊꯪ ꯂꯧꯕꯗ ꯈꯔ ꯌꯦꯡꯊꯣꯛ ꯌꯦꯡꯁꯤꯟ ꯇꯧꯅꯔꯁꯤ ꯀꯩ ꯇꯧ ꯍꯥꯏꯅꯣꯕ ꯑꯗꯣ ꯑꯣ ꯑꯗꯨꯗꯤ ꯃꯊꯪꯒꯤ ꯁꯇꯔꯗꯦꯗ ꯐꯤꯗꯨ ꯄꯨꯕꯤꯔꯛ ꯑꯣ ꯑꯗꯨꯒ ꯑꯃ ꯆꯦꯟꯖ ꯇꯧꯅꯕ ꯇꯧꯔꯁꯤ

ꯃꯄꯥꯟꯁꯨ ꯆꯞ ꯃꯥꯟꯅꯕꯗꯤ ꯂꯩꯇꯦ ꯑꯩꯈꯣꯏꯒꯤ ꯁꯤꯗ ꯂꯩꯔꯤꯕ ꯃꯌꯥꯝꯁꯤꯗꯒꯤ ꯑꯗꯣꯝꯅ ꯑꯃ ꯈꯟꯕꯤꯔꯣ ꯑꯗꯨ ꯑꯣꯏꯔꯒꯗꯤ ꯑꯩꯈꯣꯏꯒꯤ ꯁꯥꯍꯜꯂꯛ ꯑꯒꯦ ꯑꯗꯨꯒ ꯃꯇꯝ ꯈꯔ ꯉꯥꯏꯕꯤꯔꯣ ꯑꯗꯨꯒ ꯐꯖꯅ ꯑꯣꯏꯅ ꯂꯧꯕ ꯌꯥꯒꯗ꯭ꯔꯣ ꯍꯞꯇꯥ ꯍꯞꯇꯥ ꯑꯃꯃꯨꯛ ꯆꯪꯉꯅꯤ ꯑꯣ ꯁꯤꯗ ꯌꯥꯁꯤꯟꯅꯕ ꯄꯨꯔꯛ ꯑꯁꯤ ꯅꯠꯇ꯭ꯔꯗꯤ ꯑꯩꯈꯣꯏꯁꯨ ꯎꯄꯥꯏ ꯂꯩꯇꯕ ꯑꯗꯨꯒꯤꯅꯤ ꯁꯥꯎꯕ ꯌꯥꯗꯦꯀꯣ ꯑꯥ ꯍꯣꯏ ꯍꯣꯏ ꯐꯔꯦ ꯐꯔꯦ ꯑꯗꯨꯗꯤ ꯍꯣꯏ ꯍꯣꯏ ꯑꯃꯨꯛ ꯄꯥꯎ ꯐꯥꯎꯅꯔꯁꯤ ꯍꯣꯏ ꯍꯣꯏ ꯊꯝꯃꯦ ꯊꯝꯃꯦ